ꯁꯤ ꯂꯝꯖꯤꯡꯕ ꯀꯦꯞ ꯅꯠꯇ꯭ꯔꯣ ꯉꯁꯥꯏ ꯑꯌꯨꯛꯇ ꯑꯩꯅ ꯑꯩ ꯅꯨꯡꯊꯤꯟꯒꯤ ꯄꯨꯡ ꯑꯅꯤꯗ ꯀꯦꯞ ꯑꯃ ꯇꯧꯖꯈꯤꯕꯗꯨ ꯍꯧꯖꯤꯛꯐꯧ ꯂꯥꯛꯇ꯭ꯔꯦ ꯑꯗꯨꯅ ꯀꯦꯞ ꯑꯗꯨ ꯂꯥꯛꯄꯤꯔꯅꯨ ꯑꯩ ꯑꯇꯣꯞꯄ ꯒꯥꯔꯤ ꯑꯃꯗ ꯑꯩ ꯆꯠꯆꯔꯦ